ꯇꯨꯔꯤꯖꯝ ꯍꯥꯏꯕ ꯀꯥꯟꯁꯤꯗ ꯑꯩꯈꯣꯏ ꯆꯤꯡ ꯔꯣꯝꯗꯗꯤ ꯏꯁꯄꯦꯁꯤꯐꯤꯛ ꯑꯣꯏꯅ ꯄꯥꯛ ꯀꯨꯝꯕ ꯃꯣꯅꯨꯃꯦꯟ ꯃꯐꯝ ꯑꯗꯨꯒ ꯕꯤꯖꯤꯠ ꯇꯧꯅꯤꯡꯉꯥꯏ ꯃꯐꯝꯗꯤ ꯂꯩꯇꯦ ꯑꯗꯨꯕꯨ ꯑꯩꯈꯣꯏꯗꯤ ꯀꯝꯄꯤꯌꯔ ꯋꯤꯠ ꯚꯦꯜꯂꯤꯒ ꯀꯝꯄꯤꯌꯔ ꯚꯦꯜꯂꯤꯗꯗꯤ ꯒꯥꯔꯤꯒꯤ ꯃꯩꯈꯨ ꯈꯣꯏ ꯑꯗꯨꯒ ꯏꯕꯟ ꯗꯁꯕꯤꯟꯒꯤ ꯃꯩꯈꯨ ꯄꯨꯂꯨꯁꯟ ꯃꯌꯥꯝ ꯂꯩꯕ ꯃꯔꯛꯁꯤꯗ ꯍꯋꯥ ꯅꯨꯡꯁꯤꯠ ꯐꯕ ꯍꯥꯏꯕꯁꯦ ꯄꯥꯛ ꯐꯪꯗꯦ ꯑꯗꯨꯅ ꯑꯩꯈꯣꯏ ꯔꯣꯝꯗꯗꯤ ꯆꯤꯡ ꯔꯣꯝꯗꯗꯤ ꯑꯦꯅꯤ ꯃꯐꯝ ꯈꯨꯗꯤꯡꯒꯤ ꯑꯩꯈꯣꯏꯗꯤ ꯎꯁꯨ ꯐꯖꯅ ꯂꯩꯌꯦ ꯑꯗꯨꯅ ꯅꯨꯡꯁꯤꯠ ꯑꯐꯕꯁꯨ ꯂꯥꯛꯑꯦ ꯑꯗꯨꯅ ꯏꯪꯁꯨ ꯏꯪꯕꯁꯨ ꯏꯪꯕꯁꯨ ꯌꯥꯝꯅ ꯏꯪꯉꯦ ꯑꯗꯨꯒ ꯂꯥꯏꯅꯥ ꯇꯤꯟꯅꯥꯁꯨ ꯄꯥꯛ ꯆꯦꯟꯗꯦ ꯑꯐꯕ ꯅꯨꯡꯁꯤꯠ ꯈꯛꯇ ꯂꯥꯛꯑꯦ ꯍꯥꯏꯕꯁꯦ ꯍꯥꯏꯅꯤꯡꯏ ꯑꯗꯨꯒ ꯑꯩꯈꯣꯏꯗꯤ ꯏꯁꯄꯦꯁꯦꯜ ꯇꯥꯏꯝ ꯍꯥꯏꯔꯒ ꯃꯦꯟꯂꯤ ꯖꯨꯂꯥꯏ ꯑꯥꯒꯁ ꯁꯦꯞꯇꯦꯝꯕꯔ ꯑꯁꯤꯋꯥꯏꯁꯦ ꯑꯩꯈꯣꯏꯒꯤ ꯅꯣꯡꯁꯨ ꯆꯨꯗꯦ ꯑꯗꯨꯒ ꯆꯨꯕꯁꯨ ꯃꯔꯛ ꯃꯔꯛ ꯌꯥꯎꯋꯦ ꯑꯗꯨꯕꯨ ꯆꯨꯔꯕꯁꯨ ꯆꯤꯡ ꯔꯣꯝꯗꯗꯤ ꯑꯦꯟꯁꯥꯡ ꯅꯥꯄꯤꯁꯨ ꯌꯥꯝ ꯊꯣꯛꯄ ꯃꯇꯝꯗꯤ ꯑꯗꯨ ꯃꯇꯝꯗꯅꯤ ꯆꯤꯡꯒꯤ ꯑꯦꯟꯁꯥꯡ ꯅꯥꯄꯤ ꯍꯥꯏꯕ ꯀꯥꯟꯁꯤꯗ ꯚꯦꯜꯂꯤꯁꯤꯡ ꯃꯤ ꯃꯌꯥꯝꯅꯁꯨ ꯄꯥꯝꯅꯔꯤꯕ ꯆꯤꯡꯒꯤ ꯑꯦꯟꯁꯥꯡ ꯅꯥꯄꯤꯅꯤ ꯑꯗꯨꯅ ꯃꯌꯥꯝꯅꯁꯨ ꯆꯤꯡꯒꯤ ꯑꯦꯟꯁꯥꯡ ꯅꯥꯄꯤ ꯆꯥꯅꯤꯡꯂꯕꯗꯤ ꯖꯨꯂꯥꯏ ꯑꯥꯒꯁ ꯁꯦꯞꯇꯦꯝꯕꯔ ꯑꯗꯨꯋꯥꯏꯗ ꯑꯗꯨꯋꯥꯏꯗ ꯃꯌꯥꯝ ꯂꯥꯛꯂꯒ ꯑꯦꯟꯁꯥꯡ ꯅꯥꯄꯤ ꯄ꯭ꯂꯁ ꯄꯤꯛꯅꯤꯛ ꯀꯨꯝꯕ ꯑꯗꯨꯒ ꯍꯋꯥ ꯅꯨꯡꯁꯤꯠ ꯆꯥꯕ ꯑꯦꯟꯖꯥꯏꯇꯤ ꯏꯁꯇ꯭ꯔꯦꯁ ꯃꯌꯥꯝ ꯔꯤꯂꯤꯁ ꯇꯧꯅꯤꯡꯂꯕꯗꯤ ꯑꯩꯈꯣꯏ ꯆꯤꯡꯒꯤ ꯃꯅꯥꯛꯁꯤꯗ ꯂꯥꯛꯂꯕꯗꯤ ꯃꯌꯥꯝꯅ ꯅꯨꯡꯉꯥꯏ ꯅꯨꯡꯉꯥꯏꯕ ꯁꯤꯖꯟ ꯅꯨꯡꯉꯥꯏꯕ ꯃꯐꯝꯗꯣ ꯑꯩꯈꯣꯏ ꯆꯤꯡ ꯔꯣꯝꯗꯗꯤ ꯅꯨꯡꯉꯥꯏꯅ ꯐꯪꯕꯅꯤ ꯍꯥꯏꯕꯁꯦ ꯍꯥꯏꯅꯤꯡꯏ